ꯍꯜꯂꯣ ꯁꯣꯝ ꯆꯥꯎꯕ ꯅꯠꯇ꯭ꯔꯣ ꯑꯩꯅ ꯉꯁꯥꯏ ꯑꯩꯅ ꯉꯔꯥꯡꯗꯒꯤ ꯍꯥꯏꯕ ꯑꯣꯇꯣ ꯔꯤꯖꯥꯔꯞ ꯇꯧꯔꯝꯕ ꯑꯗꯨ ꯀꯩꯗꯧꯔꯒꯦ ꯁꯣꯝꯗ ꯑꯩ ꯉꯥꯏꯗꯅ ꯂꯩꯔꯦ ꯊꯕꯛ ꯑꯃ ꯆꯠꯀꯗꯕꯒꯤ ꯁꯣꯝꯗ ꯉꯥꯏ ꯂꯩꯔꯦ ꯅꯪꯅ ꯁꯨꯡꯂꯥꯛ ꯂꯥꯛꯇꯦ ꯀꯝꯗꯧꯔꯤꯕꯖꯥꯠꯅꯣ ꯌꯥꯝꯅ ꯊꯨꯅ ꯂꯥꯛꯑꯣ ꯑꯩ ꯁꯣꯝꯗ ꯉꯥꯏ ꯂꯩꯔꯕꯅꯤ ꯑꯉꯥꯡꯁꯤꯡ ꯑꯉꯥꯡ ꯑꯃꯁꯨ ꯌꯥꯎꯒꯗꯧꯔꯤꯕꯅꯦ ꯑꯗꯨ ꯌꯥꯝ ꯊꯨꯅ ꯂꯥꯛꯅꯅꯕ ꯇꯧꯀꯣ ꯑꯩ ꯉꯥꯏꯕꯁꯤ ꯌꯥꯝꯅ ꯀꯨꯏꯔꯕꯅꯤ ꯈꯔ ꯈꯔ ꯌꯥꯡꯅ ꯌꯧꯔꯛꯅꯕ ꯇꯧ